ꯑꯣꯕꯔ ꯑꯣꯜ ꯍꯤꯁꯇ꯭ꯔꯤꯗ ꯌꯦꯡꯉꯒꯗꯤ ꯑꯈꯣꯏꯒꯤ ꯃꯩꯇꯩꯔꯣꯟꯁꯦ ꯑꯇꯣꯞꯄ ꯚꯥꯁꯥꯁꯤꯡꯒ ꯑꯇꯣꯞꯄ ꯂꯣꯟꯁꯤꯡꯒ ꯇꯣꯔꯣꯟꯅꯕꯒꯤ ꯆꯥꯡꯁꯤ ꯌꯥꯝ ꯋꯥꯡꯉꯦ ꯍꯥꯏꯕꯗꯤ ꯑꯩꯈꯣꯏꯒꯤ ꯊꯥꯏꯅ ꯑꯩꯈꯣꯏꯒꯤ ꯄꯨꯋꯥꯔꯤꯁꯤꯡꯗ ꯑꯩꯈꯣꯏꯒꯤ ꯏꯔꯝꯃꯤꯕ ꯈꯨꯠꯏꯁꯦ ꯑꯍꯟ ꯂꯃꯝꯅ ꯁꯤꯖꯤꯟꯅꯔꯝꯕ ꯑꯩꯈꯣꯏꯒꯤ ꯋꯥꯍꯩ ꯋꯥꯇꯥꯁꯤꯡꯁꯦ ꯍꯨꯖꯤꯛꯀꯥꯟꯒꯤ ꯑꯩꯈꯣꯏꯒꯤ ꯀꯀ ꯀꯃꯟ ꯄꯤꯄꯜ ꯍꯥꯏꯇꯥꯔꯦ ꯑꯩꯈꯣꯏꯒꯤ ꯇ꯭ꯋꯦꯟꯇꯤ ꯐꯥꯔꯁꯠ ꯁꯦꯟꯆꯨꯔꯤꯗ ꯑꯩꯈꯣꯏꯒꯤ ꯀꯩꯅꯣꯁꯤꯡꯁꯤꯅꯗꯤ ꯑꯉꯥꯡꯁꯤꯡꯁꯤꯅꯗꯤ ꯈꯪꯕ ꯉꯝꯗ꯭ꯔꯕ ꯑꯩꯈꯣꯏꯒꯤ ꯑꯥꯔꯊ꯭ꯔ ꯑꯗꯒꯤ ꯃꯤꯅꯤꯡꯁꯤꯡꯁꯦ ꯑꯈꯣꯏꯒꯤ ꯊꯥꯏꯅꯒꯤ ꯑꯍꯟ ꯂꯃꯟꯁꯤꯡꯅ ꯁꯤꯖꯤꯟꯅꯔꯝꯕ ꯑꯩꯈꯣꯏꯒꯤ ꯋꯥꯍꯩ ꯋꯥꯇꯥꯁꯤꯡꯁꯦ ꯍꯧꯖꯤꯛ ꯀꯩꯅꯣꯗ ꯀꯩꯅꯣꯗ ꯍꯪꯉꯨꯔꯗꯤ ꯈꯪ ꯈꯪꯉꯔꯣꯏ ꯑꯗꯨꯅ ꯌꯥꯝꯅ ꯑꯩꯈꯣꯏꯒꯤ ꯃꯇꯝꯁꯤꯒꯤ ꯑꯩꯈꯣꯏꯒꯤ ꯆꯠꯅꯕꯤ ꯑꯩꯈꯣꯏꯒꯤ ꯋꯥꯍꯩꯗꯃꯛꯇ ꯑꯣꯏꯔꯒꯁꯨ ꯑꯩꯈꯣꯏꯒꯤ ꯖꯪꯒꯜ ꯍꯥꯏꯔꯁꯦ ꯖꯪꯒꯜ ꯍꯥꯏꯕ ꯋꯥꯍꯩꯁꯦ ꯑꯩꯈꯣꯏꯒꯤ ꯑꯩꯈꯣꯏ ꯃꯩꯇꯩꯔꯣꯟꯗ ꯍꯥꯏꯔꯒꯅ ꯎꯃꯪ ꯍꯥꯏ ꯎꯃꯪ ꯍꯥꯏꯕꯁꯤ ꯑꯩꯈꯣꯏꯒꯤ ꯖꯦꯅꯦꯔꯦꯜ ꯑꯣꯏꯅ ꯋꯥꯔꯤ ꯁꯥꯔꯛꯄ ꯃꯇꯝꯗ ꯑꯩꯈꯣꯏꯒꯤ ꯎꯃꯪ ꯍꯥꯏꯕ ꯋꯥꯍꯩꯁꯦ ꯑꯩꯈꯣꯏꯒꯤ ꯌꯥꯝ ꯇꯣꯏꯅ ꯁꯤꯖꯤꯟꯅꯗꯕ ꯋꯥꯍꯩ ꯑꯃ ꯑꯣꯏꯔꯛꯑꯦ ꯍꯥꯏꯗꯤ ꯑꯩꯈꯣꯏꯅ ꯁꯦꯟꯇꯦꯟꯁ ꯑꯃ ꯁꯤꯖꯤꯟꯅꯕ ꯃꯇꯝꯗ ꯑꯦ ꯑꯩ ꯀꯩꯅꯣ ꯀꯩꯅꯣꯗ ꯆꯠꯂꯨꯒꯦ ꯍꯥꯏꯕ ꯃꯇꯝꯗ ꯑꯩ ꯎꯃꯪ ꯃꯔꯛꯇ ꯆꯪꯉꯨꯒꯦ ꯍꯥꯏ ꯍꯥꯏꯗꯤ ꯎꯃꯪ ꯃꯔꯛꯇ ꯆꯪꯉꯨꯒꯦꯅ ꯍꯥꯏꯗꯦꯕ ꯑꯩ ꯎꯃꯪꯗ ꯆꯠꯂꯨꯒꯦ ꯑꯩ ꯎꯃꯪꯗ ꯀꯣꯏꯕ ꯆꯠꯂꯨꯒꯦ ꯍꯥꯏꯗꯦꯕ ꯑꯦ ꯑꯩ ꯖꯪꯒꯜꯗ ꯑꯩ ꯀꯩꯅꯣꯡꯇꯧꯕ ꯆꯠꯂꯨꯒꯦꯅ ꯀꯣꯏꯕ ꯆꯠꯂꯨꯒꯦ ꯅꯠꯇ꯭ꯔꯒ ꯑꯩ ꯍꯥꯏꯀꯤꯡ ꯆꯠꯂꯨꯒꯦ ꯍꯥꯏꯕꯒꯤ ꯋꯥꯍꯩꯁꯦ ꯁꯨꯃꯥꯏꯅ ꯑꯈꯣꯏꯒꯤ ꯀꯜꯆꯔꯦꯜꯂꯤ ꯌꯥꯝꯅ ꯌꯥꯝꯅ ꯌꯥꯝ ꯌꯥꯝꯅ ꯍꯣꯡꯉꯛꯏ ꯍꯥꯏꯗꯤ ꯁꯤ ꯁꯤꯖꯟꯅꯕ ꯋꯥꯍꯩꯗ ꯑꯩꯈꯣꯏꯒꯤ ꯅꯨꯡꯉꯥꯏꯔꯛꯄ ꯍꯥꯏꯕ ꯇꯥꯔꯦ ꯍꯥꯏꯗꯤ